ꯁꯝꯅ ꯍꯥꯏꯔꯕꯗꯅ ꯑꯩꯈꯣꯏꯒꯤ ꯂꯦꯡꯒ꯭ꯋꯦꯁꯇꯤꯛ ꯅꯣꯂꯦꯖꯁꯤ ꯀꯃꯥꯏ ꯇꯧꯒꯦꯗ ꯑꯩꯈꯣꯏꯅ ꯌꯥꯝꯅ ꯁꯤꯒꯤ ꯅꯣꯂꯦꯖꯁꯤ ꯌꯥꯝꯅ ꯑꯩꯈꯣꯏꯗ ꯂꯩꯕꯁꯦ ꯌꯥꯝꯅ ꯀꯥꯅꯩ ꯌꯥꯝꯅ ꯀꯥꯅꯩ ꯍꯥꯏꯗꯤ ꯀꯃꯥꯏꯅ ꯇꯧ ꯑꯩꯈꯣꯏꯅ ꯐ꯭ꯂꯣꯌꯦꯟ ꯑꯣꯏꯅ ꯌꯥꯝꯅ ꯆꯥꯡ ꯅꯥꯏꯅ ꯄꯥꯊꯣꯛꯄ ꯉꯝꯕ ꯂꯠꯇꯕ ꯑꯩꯈꯣꯏꯗ ꯁꯤꯀ꯭ꯋꯦꯁ ꯑꯃ ꯑꯗꯨꯝ ꯄꯥꯕ ꯄꯥꯊꯣꯛꯄꯗ ꯍꯦꯟꯅ ꯌꯥꯝ ꯅꯦꯆꯔꯦꯜꯂꯤ ꯃꯥꯟꯍꯟꯕ ꯁꯨꯃꯥꯏꯅ ꯄꯥꯊꯣꯛꯄ ꯈꯥꯏꯕꯁꯤꯅ ꯑꯩꯈꯣꯏꯗ ꯀꯥꯅꯕꯁꯦ ꯑꯗꯨꯃꯥꯏꯅ ꯌꯥꯝꯅ ꯐ꯭ꯂꯣꯌꯦꯟ ꯑꯣꯏꯍꯟꯕ ꯌꯥꯝꯅ ꯀꯟꯐꯤꯗꯦꯟꯁ ꯍꯦꯟꯀꯠꯍꯟꯕ ꯍꯥꯏꯕꯁꯦ ꯑꯩꯅ ꯂꯧꯋꯤ ꯁꯨꯃꯥꯏꯅ ꯇꯧꯕ ꯇꯥꯔꯒꯗꯤ ꯑꯩꯈꯣꯏꯒꯤ ꯅꯣꯡꯃꯒꯤ ꯅꯣꯡꯃꯒꯤ ꯃꯤꯒ ꯐꯦꯁ ꯇꯧꯕꯗꯁꯨ ꯌꯥꯝꯅ ꯀꯟꯐꯤꯗꯦꯟ ꯂꯩꯍꯟꯒꯅꯤ ꯑꯗꯒꯤ ꯑꯦꯅꯤ ꯋꯥ ꯑꯃ ꯉꯥꯡꯕ ꯃꯇꯝꯁꯤꯗ ꯑꯩꯈꯣꯏꯅ ꯌꯥꯝꯅ ꯐ꯭ꯂꯣꯌꯦꯟ ꯑꯣꯏꯍꯟꯕ ꯁꯤꯒꯤ ꯆꯥꯡꯁꯨ ꯍꯦꯟꯀꯠꯍꯟꯒꯅꯤ ꯍꯥꯏꯅ ꯑꯗꯨꯝ ꯑꯩꯅ ꯂꯧꯋꯤ